ꯑꯩꯒꯤ ꯌꯨꯝꯗ ꯁꯥꯁꯤꯡ ꯄꯥꯝꯕ ꯍꯥꯏꯔꯒꯗꯤ ꯍꯨꯏ ꯍꯧꯗꯣꯡ ꯌꯦꯟ ꯉꯥꯅꯨ ꯂꯣꯏꯕꯁꯤ ꯄꯥꯝꯖꯩ ꯍꯨꯏ ꯂꯣꯏꯕꯒꯤ ꯂꯣꯏꯕꯁꯤꯅ ꯑꯩꯈꯣꯏꯒꯤ ꯁꯨꯝ ꯃꯥꯒ ꯑꯩꯈꯣꯏꯒ ꯂꯣꯏꯅꯔꯕꯅꯤꯅ ꯑꯩꯈꯣꯏꯅ ꯇꯧꯕ ꯈꯨꯗꯤꯡꯁꯨ ꯃꯥꯅ ꯈꯪꯏ ꯑꯩꯈꯣꯏꯒꯁꯨ ꯁꯨꯝ ꯂꯩꯃꯤꯟꯅꯔꯕꯅꯤꯅ ꯑꯩꯈꯣꯏꯅ ꯀꯩꯒꯨꯝꯕ ꯌꯨꯝꯁꯤꯗꯒꯤ ꯊꯣꯛꯈꯤꯕ ꯆꯠꯊꯣꯛꯄ ꯈꯣꯠꯇꯣꯛꯄ ꯌꯥꯎꯔꯒꯁꯨ ꯃꯥꯅ ꯑꯩꯈꯣꯏꯒꯤ ꯌꯨꯝꯁꯤꯕꯨ ꯁꯦꯟꯅꯔꯤꯕꯅꯤ ꯑꯩꯈꯣꯏ ꯅꯠꯇꯕ ꯑꯇꯣꯞꯄ ꯃꯤ ꯂꯥꯛꯄ ꯃꯇꯝꯗꯁꯨ ꯃꯥꯅ ꯑꯩꯈꯣꯏꯒꯤ ꯌꯨꯝꯒꯤ ꯃꯤ ꯅꯠꯇꯦ ꯍꯥꯏꯅ ꯃꯥꯅ ꯈꯣꯡꯉꯒ ꯇꯥꯛꯏ ꯑꯗꯒꯤ ꯍꯧꯗꯣꯡꯁꯤꯁꯨ ꯍꯧꯗꯣꯡꯁꯤꯁꯨ ꯑꯗꯨꯝ ꯎꯆꯤ ꯅꯨꯡꯆꯤ ꯑꯃ ꯑꯃ ꯈꯣꯠꯄ ꯈꯣꯠꯄ ꯇꯧꯊꯣꯛꯄ ꯀꯩꯅꯣ ꯇꯧꯔꯛꯄ ꯃꯇꯝꯗꯁꯨ ꯍꯧꯗꯣꯡꯅ ꯑꯩꯈꯣꯏꯒꯤ ꯃꯇꯦꯡ ꯄꯥꯡꯏ ꯐꯗꯣꯛꯄ ꯈꯣꯠꯇꯣꯛꯄ ꯆꯥꯊꯣꯛꯄ ꯑꯗꯨꯃꯥꯏꯅ ꯃꯇꯦꯡ ꯄꯥꯡꯏ ꯌꯦꯟ ꯉꯥꯅꯨꯁꯤꯅ ꯌꯦꯟ ꯂꯣꯏꯕꯁꯤꯅ ꯑꯩꯈꯣꯏꯗꯁꯨ ꯑꯩꯈꯣꯏꯅꯁꯨ ꯃꯣꯏꯒꯤ ꯃꯆꯤꯟꯖꯥꯛ ꯐꯖꯟꯅ ꯊꯥꯏ ꯑꯗꯨꯒ ꯃꯣꯏꯅꯁꯨ ꯃꯔꯨꯝ ꯐꯖꯟꯅ ꯄꯤ ꯑꯗꯨ ꯅꯣꯡꯉꯥꯜꯂꯛꯄ ꯃꯇꯝꯗꯁꯨ ꯃꯣꯏꯅ ꯈꯣꯡꯉꯒ ꯑꯩꯈꯣꯏꯗ ꯅꯣꯡꯉꯥꯜꯂꯦ ꯍꯥꯏꯅ ꯇꯥꯛꯏ ꯉꯥꯅꯨꯁꯤꯁꯨ ꯁꯨꯝ ꯐꯩ ꯉꯅꯨꯁꯤꯁꯨ ꯃꯔꯨꯝ ꯄꯤ ꯑꯩꯈꯣꯏꯅꯁꯨ ꯐꯖꯟꯅ ꯊꯥꯏ ꯌꯦꯟ ꯉꯅꯨ ꯂꯣꯏꯕ ꯄꯥꯝꯃꯤ ꯐꯖꯟꯅ ꯁꯥꯁꯤꯡ